ꯍꯣꯇꯦꯜ ꯄꯞ ꯋꯦ ꯅꯠꯇ꯭ꯔꯣ ꯇꯧꯖꯔꯛꯂꯤꯕ ꯑꯩꯒꯤ ꯃꯤꯡ ꯅꯣꯡꯊꯣꯝꯕꯝ ꯀꯃꯂꯥ ꯗꯦꯕꯤ ꯀꯥꯛꯆꯤꯡ ꯋꯥꯏꯔꯤ ꯊꯣꯉꯥꯝ ꯂꯩꯀꯥꯏꯗꯒꯤꯅꯤ ꯅꯈꯣꯏꯒꯤ ꯍꯣꯇꯦꯜ ꯑꯁꯤ ꯑꯩꯅ ꯌꯥꯝꯅ ꯊꯥꯖꯕ ꯍꯣꯇꯦꯜꯅꯤ ꯑꯩꯒꯤ ꯏꯃꯨꯡ ꯃꯅꯨꯡꯒꯤ ꯊꯕꯛ ꯊꯧꯔꯝ ꯀꯌꯥ ꯊꯣꯛꯄꯗ ꯅꯈꯣꯏꯒꯤ ꯍꯣꯇꯦꯜ ꯑꯁꯤꯒꯤ ꯑꯆꯥ ꯑꯊꯛ ꯀꯌꯥ ꯑꯃ ꯕꯨꯛ ꯇꯧꯕꯅꯤ ꯍꯟꯗꯛꯁꯨ ꯑꯩꯅ ꯑꯩꯒꯤ ꯏꯆꯥ ꯅꯨꯄꯤꯒꯤ ꯄꯣꯛꯄꯒꯤ ꯅꯨꯃꯤꯠꯀ ꯃꯔꯤ ꯂꯩꯅꯅ ꯀꯦꯖꯤ ꯑꯅꯤꯒꯤ ꯀꯦꯛ ꯒꯨꯂꯥ ꯑꯃꯗꯤ ꯂꯞ ꯁ꯭ꯇꯣꯔꯤꯒꯤ ꯑꯆꯥꯄꯣꯠ ꯑꯣꯔꯗꯔ ꯇꯧꯔꯝꯕꯅꯤ ꯑꯗꯨꯗꯨꯗ ꯄꯩꯁꯥ ꯄꯤꯒꯦ ꯇꯧꯕꯗ ꯁꯨꯔꯝꯗꯕꯗꯒꯤ ꯅꯈꯣꯏꯒꯤ ꯃꯦꯅꯦꯖꯔꯅ ꯑꯣꯟꯂꯥꯏꯟ ꯄꯦꯃꯦꯟ ꯊꯤꯕ ꯌꯥꯏ ꯍꯥꯏꯅ ꯍꯥꯏꯕꯤꯔꯛꯄꯗꯒꯤ ꯑꯩꯅ ꯌꯨꯝꯗꯒꯤ ꯑꯣꯟꯂꯥꯏꯟ ꯄꯦꯃꯦꯟ ꯄꯩꯁꯥ ꯊꯤꯅꯕ ꯇꯧꯕꯗ ꯍꯧꯖꯤꯛ ꯐꯥꯎꯕ ꯅꯪꯒꯤ ꯄꯦꯃꯦꯟ ꯌꯥꯗꯅ ꯂꯩꯔꯤ ꯑꯗꯨꯅ ꯑꯊꯨꯕꯗ ꯄꯩꯁꯥ ꯊꯤꯕ ꯌꯥꯅꯅꯕ ꯅꯪꯒꯤ ꯑꯦꯀꯥꯎꯟ ꯑꯗꯨ ꯃꯔꯤ ꯂꯩꯅꯕ ꯕꯦꯡꯛꯗ ꯆꯠꯂꯒ ꯌꯥꯅꯅꯕ ꯑꯃꯨꯛꯇ ꯁꯤꯟꯕꯤꯌꯨ